ꯑꯥ ꯅꯠꯇ꯭ꯔꯥ ꯑꯥ ꯑꯩ ꯅꯈꯣꯏꯒꯤ ꯐꯔꯅꯤꯆꯔꯗꯨꯗꯒꯤ ꯄꯣꯠ ꯈꯔ ꯈꯛꯇ ꯌꯦꯡꯖꯒꯦꯅ ꯇꯧꯖꯔꯛꯄꯅꯦꯕ ꯑꯗꯨ ꯀꯩꯅꯣ ꯑꯊꯨꯕꯒꯤ ꯔꯦꯗꯤꯃꯦꯗꯀꯤ ꯑꯣꯏꯕ ꯑꯗꯨꯝ ꯎꯄꯨ ꯀꯥꯡꯗꯣꯟ ꯑꯗꯨꯝ ꯐꯪꯒꯗ꯭ꯔꯥ ꯑꯣ ꯑꯗꯣ ꯍꯥꯏꯗꯤ ꯃꯃꯟꯅ ꯄ꯭ꯔꯥꯏꯖꯅ ꯀꯔꯝ ꯀꯔꯝ ꯇꯧꯕ ꯑꯗꯨꯗꯤ ꯑꯃꯨꯛꯇꯪ ꯁꯝꯂꯞꯅ ꯍꯥꯏꯕꯤꯔꯛꯎꯅꯦ

ꯎꯝ ꯑꯗꯨ ꯔꯦꯗꯤꯃꯦꯠꯀꯤ ꯑꯣꯏꯅꯗꯤ ꯍꯥꯏꯕꯗꯤ ꯑꯊꯨꯕꯒꯤ ꯗꯦꯗ ꯇꯦꯟ ꯐꯥꯎꯀꯤ ꯃꯅꯨꯡꯒꯤ ꯑꯣꯏꯅꯗꯤ ꯑꯗꯨꯝ ꯍꯥꯏꯗꯤ ꯑꯗꯨꯝ ꯍꯥꯏꯗꯤ ꯑꯩꯈꯣꯏꯅ ꯄꯥꯝꯃꯤꯁꯦ ꯑꯊꯨꯕꯒꯤꯅꯦꯕꯀꯣ ꯑꯗꯨꯅ ꯁꯤ ꯐꯥꯎꯒꯤ ꯃꯅꯨꯡꯗ ꯂꯩꯕꯁꯤꯡꯗꯣ ꯑꯃꯨꯛꯇ ꯍꯥꯏꯕꯤꯔꯛꯎꯅꯦ ꯁꯦꯠ ꯑꯣꯏꯅ ꯎꯝ

ꯎꯝ ꯑꯗꯨꯝ ꯍꯥꯏꯕꯗꯤ ꯄꯣꯠꯇꯨꯗꯤ ꯑꯗꯨꯝ ꯑꯩꯈꯣꯏꯅ ꯍꯥꯏꯕꯗꯤ ꯍꯥꯟꯅꯗꯒꯤ ꯁꯥꯔꯒ ꯆꯜꯂꯒ ꯊꯝꯕ ꯄꯣꯠ ꯑꯣꯏꯕ꯭ꯔꯥ ꯍꯣꯏ ꯑꯗꯨꯒ ꯀꯩꯅꯣ ꯈ꯭ꯋꯥꯏꯗꯒꯤ ꯇꯥꯕ ꯋꯥꯟ ꯂꯥꯛ ꯇ꯭ꯋꯦꯟꯇꯤ ꯊꯥꯎꯖꯟꯒꯤꯁꯤ ꯃꯥꯒꯤꯅ ꯁꯣꯐꯥꯁꯤ ꯃꯑꯣꯡ ꯑꯗꯨꯝ ꯁꯤꯝꯄꯜꯗ ꯑꯗꯨꯝ ꯑꯣꯏꯕꯇꯥꯔꯦ ꯎꯝ ꯈꯔ ꯍꯥꯏꯕꯗꯤ

ꯎꯝ ꯍꯣꯏ ꯑꯗꯨ ꯀꯩꯅꯣ ꯑꯩꯈꯣꯏꯅꯅꯦ ꯑꯗꯨꯝ ꯁꯤ ꯔꯦꯗꯤꯃꯦꯠꯀꯤꯁꯤ ꯄꯨꯂꯞ ꯁꯦꯠꯁꯤ ꯂꯧꯔꯒ ꯑꯩꯈꯣꯏꯅ ꯑꯦꯛꯁꯇ꯭ꯔꯥ ꯇꯦꯕꯜ ꯑꯃꯁꯨ ꯂꯧꯅꯤꯡꯉꯦꯕ ꯃꯤꯅ ꯍꯥꯏꯕꯗꯤ ꯀꯔꯝ ꯀꯔꯝꯕ ꯄ꯭ꯔꯥꯏꯖ ꯍꯥꯏꯕꯗꯤ ꯈꯔ ꯃꯤꯡꯁꯦꯟꯅ ꯍꯧꯖꯤꯛꯀꯥꯟꯒꯤ ꯃꯇꯝꯒꯤ ꯃꯤꯡꯁꯦꯟ ꯃꯤꯡꯁꯦꯟꯗ ꯑꯌꯥꯝꯕ ꯑꯣꯏꯅ ꯄꯥꯛꯍꯟꯕꯤ ꯂꯩꯗꯅ

ꯍꯣꯏ ꯑꯗꯨꯝ ꯁꯦꯠ ꯅꯨꯡ ꯇꯧꯗꯃꯤꯅ ꯃꯑꯣꯡ ꯃꯇꯧꯗꯨ ꯌꯦꯡꯉꯒ ꯑꯗꯨꯝ ꯄꯨꯡ ꯑꯌꯨꯛ ꯄꯨꯡ ꯀꯌꯥꯗꯒꯤ ꯑꯗꯨꯝ ꯅꯨꯡꯗꯥꯡ ꯋꯥꯏꯔꯝ ꯀꯌꯥ ꯐꯥꯎ ꯍꯥꯡꯕꯤꯒꯦ ꯎꯝ ꯍꯣꯏ ꯑꯗꯨꯗꯤ ꯑꯩ ꯀꯣꯏꯊꯣꯛꯆꯔꯛꯑꯒꯦ ꯑꯗꯨꯅ